ꯑꯩꯈꯣꯏꯒꯤ ꯃꯐꯝꯗ ꯄꯥꯡꯊꯣꯛꯂꯤꯕ ꯑꯩꯈꯣꯏꯒꯤ ꯏꯔꯥꯠ ꯊꯧꯅꯤ ꯈꯔ ꯂꯩꯖꯩ ꯑꯗꯨꯕꯨ ꯑꯩꯈꯣꯏꯒꯤ ꯏꯔꯥꯠ ꯊꯧꯅꯤꯁꯤꯡꯁꯤ ꯍꯥꯏꯗꯤ ꯃꯇꯝ ꯃꯇꯝꯒꯤ ꯑꯣꯏꯕ ꯍꯥꯏꯕꯗꯤ ꯆꯍꯤ ꯑꯃꯒꯤ ꯃꯅꯨꯡꯗ ꯇꯧꯒꯗꯕ ꯃꯇꯝ ꯃꯇꯝꯒꯤ ꯑꯣꯏꯕ ꯁꯤꯡꯅꯤ ꯃꯁꯤ ꯏꯔꯥꯠ ꯊꯧꯅꯤ ꯃꯌꯥꯝꯁꯦ ꯍꯥꯏꯕꯗꯤ ꯁꯝꯅ ꯍꯥꯏꯔꯕꯗ ꯆꯩꯔꯥꯎꯕ ꯑꯗꯒꯤ ꯀꯥꯡ ꯆꯤꯡꯕ ꯑꯗꯒꯤ ꯌꯥꯎꯁꯪ ꯇꯧꯕ ꯗꯤꯋꯥꯂꯤ ꯑꯗꯒꯤ ꯈ꯭ꯔꯤꯁꯃꯥꯁ ꯏꯠ ꯇꯧꯕ ꯑꯗꯒꯤ ꯍꯤꯌꯥꯡ ꯇꯥꯟꯅꯕ ꯑꯁꯤꯒꯨꯝꯕ ꯃꯌꯥꯝꯁꯦ ꯏꯔꯥꯠ ꯊꯧꯅꯤ ꯁꯤꯒꯨꯝꯕꯅꯤ ꯑꯗꯨꯕꯨ ꯆꯩꯔꯥꯎꯕ ꯀꯩꯀꯩ ꯍꯥꯏꯕꯁꯤꯅ ꯍꯥꯏꯗꯤ ꯑꯩꯈꯣꯏ ꯑꯩꯈꯣꯏꯒꯤ ꯈꯨꯟꯗꯅ ꯑꯩꯈꯣꯏꯒꯤ ꯑꯩꯈꯣꯏꯔꯣꯝꯒꯤ ꯑꯩꯈꯣꯏꯒꯤ ꯏꯁꯇꯦꯠꯁꯤꯗ ꯆꯠꯅꯔꯤꯕ ꯆꯩꯔꯥꯎꯕ ꯍꯥꯏꯔꯒꯗꯤ ꯆꯍꯤ ꯑꯃꯒꯤ ꯑꯅꯧꯕ ꯆꯍꯤ ꯍꯥꯏꯔꯒꯁꯨ ꯈꯪꯅꯩ ꯑꯗꯨꯒ ꯀꯥꯡ ꯆꯤꯡꯕ ꯍꯥꯏꯗꯤ ꯑꯗꯨꯝ ꯁꯤꯗꯤ ꯂꯥꯏꯁꯤꯡꯒꯤ ꯑꯣꯏꯕ ꯍꯥꯏꯗꯤ ꯀꯨꯝꯍꯩ ꯑꯃꯅꯤ ꯑꯗꯨꯒ ꯌꯥꯎꯁꯪꯁꯤꯁꯨ ꯑꯗꯨꯝ ꯍꯥꯏꯗꯤ ꯆꯍꯤ ꯑꯃꯒꯤ ꯃꯅꯨꯡꯗ ꯍꯣꯂꯤ ꯀꯩꯀꯩ ꯇꯧꯕ ꯈꯣꯠꯄ ꯑꯗꯨꯈꯇꯅꯤ ꯑꯗꯨꯒ ꯗꯤꯋꯥꯂꯤꯒꯨꯝꯕ ꯁꯤꯁꯨ ꯑꯗꯨꯝ ꯂꯥꯏꯒ ꯃꯔꯤ ꯂꯩꯅꯅ ꯃꯩꯒꯤ ꯃꯩꯒꯤ ꯀꯨꯝꯍꯩ ꯇꯧꯕꯁꯤꯕꯨ ꯑꯗꯨꯝ ꯗꯤꯋꯥꯂꯤ ꯀꯥꯏꯅ ꯑꯗꯨꯝ ꯇꯧꯋꯦ ꯑꯗꯨꯒ ꯈ꯭ꯔꯤꯁꯃꯥꯁꯁꯤꯕꯨꯗꯤ ꯈ꯭ꯔꯤꯁꯃꯥꯁꯇꯤ ꯑꯗꯨꯝ ꯄ꯭ꯔꯤꯊꯤꯕꯤꯒꯤ ꯑꯣꯏꯅ ꯑꯗꯨꯝ ꯃꯌꯥꯝꯅꯁꯨ ꯈꯪꯅꯩ ꯍꯥꯏꯕꯗꯤ ꯈ꯭ꯔꯤꯁꯇꯦꯟ ꯆꯠꯄꯁꯤꯡ ꯀꯥꯡꯕꯨꯁꯤꯡꯅ ꯑꯗꯨꯝ ꯈ꯭ꯔꯤꯁꯃꯥꯁꯁꯤ ꯑꯗꯨꯝ ꯑꯌꯥꯝꯕ ꯁꯦꯂꯦꯕ꯭ꯔꯦꯠ ꯇꯧꯅꯩ ꯃꯈꯣꯏꯁꯨ ꯃꯌꯥꯝ ꯑꯃ ꯌꯥꯎꯋꯦ ꯃꯣꯏꯁꯨ ꯃꯌꯥꯝ ꯑꯃ ꯃꯣꯏꯁꯨ ꯄꯥꯡꯊꯣꯛꯅꯩ ꯑꯗꯨꯒ ꯑꯩꯈꯣꯏ ꯏꯗ ꯏꯗ ꯍꯥꯏꯔꯤꯁꯤꯅ ꯑꯩꯈꯣꯏꯒꯤ ꯖꯥꯇꯤꯒꯤ ꯑꯣꯏꯕ ꯃꯨꯁꯂꯤꯝꯒꯤ ꯀꯥꯡꯒꯨꯒꯤ ꯃꯈꯣꯏꯒꯤ ꯑꯆꯧꯕ ꯐꯪꯁꯟ ꯑꯃꯅꯤ ꯑꯆꯧꯕ ꯐꯪꯁꯟ ꯐꯦꯁꯇꯤꯚꯦꯜ ꯑꯃꯅꯦ ꯐꯪꯁꯟ ꯅꯠꯇꯦ ꯐꯦꯁꯇꯤꯚꯦꯜꯅꯤ ꯃꯥꯁꯦ ꯍꯥꯏꯕꯗꯤ ꯆꯍꯤ ꯑꯃꯒꯤ ꯃꯅꯨꯡꯗ ꯑꯅꯤꯔꯛ ꯇꯧꯋꯦ ꯁꯤꯒꯤ ꯑꯅꯤꯔꯛ ꯇꯧꯕꯁꯤꯗ ꯃꯥꯒꯤ ꯑꯍꯥꯟꯕꯒꯤ ꯑꯩꯈꯣꯏꯅ ꯆꯥꯛꯍꯦꯟ ꯆꯥꯛ ꯍꯦꯜꯂꯒ ꯊꯥ ꯑꯃ ꯆꯥꯛꯍꯦꯟ ꯊꯥ ꯇꯧꯔꯒ ꯑꯗꯨꯒꯤ ꯅꯨꯡꯉꯥꯏꯕ ꯐꯣꯡꯗꯣꯛꯄ ꯑꯣꯏꯅ ꯏꯗꯁꯤ ꯁꯦꯂꯦꯕ꯭ꯔꯦꯠ ꯇꯧꯋꯦ ꯑꯗꯨꯒ ꯃꯊꯪꯒꯤ ꯅꯦꯛꯁꯀꯤ ꯏꯗꯇꯅ ꯑꯅꯤꯁꯨꯕ ꯏꯗꯁꯤꯅ ꯑꯩꯈꯣꯏꯒꯤ ꯀꯔꯕꯥꯅꯤ ꯏꯗ ꯍꯥꯏꯗꯅ ꯑꯩꯈꯣꯏ ꯀꯠꯊꯣꯛꯄꯒꯤ ꯑꯆꯧꯕ ꯏꯗ ꯑꯃꯅꯦ ꯑꯗꯨꯒ ꯀꯩꯀꯩ ꯁꯨꯒꯨꯝꯕ ꯃꯈꯟ ꯃꯈꯟ ꯃꯌꯥꯝꯁꯦ ꯁꯤꯒꯤ ꯁꯦꯂꯦꯕ꯭ꯔꯦꯠ ꯇꯧꯕ ꯃꯇꯝꯗ ꯇꯨꯔꯤꯁ ꯃꯌꯥꯝꯁꯤꯅ ꯂꯥꯛꯄ ꯃꯇꯝꯗ ꯑꯩꯈꯣꯏꯅ ꯃꯣꯏꯗ ꯌꯦꯡꯍꯟꯕꯤꯕ ꯅꯠꯇ꯭ꯔꯒ ꯌꯥꯎꯍꯟꯕꯤꯕ ꯍꯥꯏꯕꯁꯤ ꯑꯐꯕ ꯑꯃꯅꯤ ꯍꯥꯏꯕꯗꯤ ꯃꯣꯏꯅ ꯑꯩꯈꯣꯏꯅ ꯇꯧꯅꯔꯤꯕ ꯃꯑꯣꯡ ꯍꯥꯏꯕꯗꯤ ꯑꯩꯈꯣꯏꯒꯤ ꯈꯨꯟꯁꯤꯗ ꯑꯩꯈꯣꯏꯒꯤ ꯈꯨꯡꯒꯪꯁꯤꯗ ꯄꯥꯡꯊꯣꯛꯏꯕ ꯃꯈꯟ ꯃꯈꯟꯒꯤ ꯐꯦꯁꯇꯤꯚꯦꯜ ꯃꯌꯥꯝꯁꯦ ꯃꯣꯏꯁꯨ ꯁꯦꯂꯦꯕ꯭ꯔꯦꯠ ꯇꯧꯕꯗ ꯌꯥꯎꯕꯗ ꯀꯩꯁꯨ ꯀꯥꯏꯗꯦ ꯍꯥꯏꯕꯗꯤ ꯃꯣꯏ ꯍꯦꯟꯅ ꯅꯨꯡꯉꯥꯏꯅ ꯃꯣꯏꯅ ꯍꯥꯏꯗꯤ ꯑꯅꯧꯕ ꯃꯑꯣꯡ ꯃꯈꯟ ꯃꯈꯟ ꯇꯧꯕꯁꯤꯗ ꯃꯣꯏꯅ ꯍꯦꯟꯅꯗꯨꯝ ꯏꯟꯇ꯭ꯔꯦꯁ ꯂꯩꯅ ꯍꯦꯟꯅ ꯅꯨꯡꯉꯥꯏꯕꯒꯤ ꯃꯑꯣꯡꯗ ꯃꯣꯏꯁꯨ ꯌꯥꯎꯅꯤꯡꯒꯅꯤ ꯑꯗꯒꯤ ꯎꯕꯗꯁꯨ ꯌꯥꯝ ꯅꯨꯡꯉꯥꯏꯕ ꯈꯣꯠꯄ ꯑꯗꯨꯝꯕ ꯑꯣꯏꯒꯅꯤ ꯑꯗꯨꯅ ꯃꯈꯣꯏꯁꯨ ꯑꯗꯨꯝ ꯍꯥꯏꯗꯤ ꯄꯨꯛꯅꯤꯡ ꯊꯧꯒꯠꯅꯤꯉꯥꯏ ꯌꯥꯝ ꯑꯣꯏ ꯍꯥꯏꯕꯗꯤ ꯃꯈꯟ ꯃꯈꯟꯒꯤ ꯑꯣꯏꯕꯅꯤꯅ ꯃꯇꯝ ꯍꯥꯏꯗꯤ ꯃꯈꯟ ꯃꯈꯟ ꯍꯥꯏꯕꯗꯤ ꯃꯥꯒꯤ ꯐꯦꯁꯇꯤꯚꯦꯜ ꯑꯣꯏꯔꯁꯨ ꯃꯥꯒꯤ ꯃꯃꯤꯡꯁꯤ ꯇꯣꯉꯥꯟ ꯇꯣꯉꯥꯟꯕꯅꯤꯅ ꯃꯥꯒꯤ ꯃꯅꯨꯡꯗ ꯌꯥꯎꯔꯤꯕ ꯐꯦꯁꯇꯤꯚꯦꯜ ꯑꯃꯒꯤ ꯁꯦꯂꯦꯕ꯭ꯔꯦꯠ ꯇꯧꯅꯉꯥꯏꯁꯦ ꯇꯣꯉꯥꯟ ꯇꯣꯉꯥꯟꯕ ꯑꯣꯏꯕꯅꯤꯅ ꯃꯈꯣꯏꯗ ꯄꯨꯛꯅꯤꯡ ꯊꯧꯒꯠꯅꯉꯥꯏ ꯌꯥꯝ ꯑꯣꯏ ꯑꯗꯨꯒ ꯑꯃꯛ ꯍꯦꯟꯅꯁꯨ ꯃꯣꯏꯅ ꯍꯥꯏꯗꯤ ꯂꯝꯀꯣꯏꯕꯁꯤꯡꯁꯤꯅ ꯍꯦꯟꯅ ꯋꯥꯈꯟ ꯄꯨꯛꯅꯤꯡ ꯅꯨꯡꯉꯥꯏꯒꯅꯤ ꯍꯥꯏꯗꯤ ꯃꯣꯏꯒꯤ ꯂꯝꯗꯨꯗ ꯁꯤ ꯁꯤ ꯇꯧꯋꯤ ꯁꯤ ꯁꯤ ꯇꯧꯋꯤ ꯍꯥꯏꯕꯗ ꯍꯦꯟꯅ ꯄꯨꯛꯅꯤꯡ ꯆꯤꯡꯁꯤꯟꯅꯤꯉꯥꯏ ꯑꯣꯏ ꯍꯧꯖꯤꯛꯀꯤ ꯂꯝꯀꯣꯏꯕꯁꯤꯡꯁꯤꯗ ꯑꯩꯈꯣꯏꯒꯤ ꯃꯁꯤꯒꯤ ꯁꯦꯂꯦꯕ꯭ꯔꯦꯠ ꯑꯩꯈꯣꯏꯒꯤ ꯐꯦꯁꯇꯤꯚꯦꯜ ꯃꯌꯥꯝꯁꯤꯅ ꯃꯣꯏꯗ ꯍꯦꯟꯅ ꯑꯃꯛꯀꯁꯨ ꯅꯨꯡꯉꯥꯏꯍꯟꯕ ꯑꯗꯨꯒ ꯍꯦꯟꯅ ꯂꯥꯛꯅꯤꯡꯍꯟꯕ ꯄꯨꯛꯅꯤꯡ ꯄꯣꯛꯍꯟꯒꯅꯤꯅ ꯈꯜꯂꯦ